ꯑꯩꯈꯣꯏꯒꯤ ꯃꯅꯤꯄꯨꯔꯗ ꯑꯇꯣꯞꯄ ꯇꯨꯔꯤꯁꯁꯤꯡ ꯑꯁꯤ ꯂꯥꯛꯄ ꯃꯇꯝꯗ ꯂꯩꯐꯝ ꯆꯥꯐꯝ ꯑꯃꯗꯤ ꯆꯠꯊꯣꯛ ꯆꯠꯁꯤꯟ ꯇꯧꯕ ꯏꯟꯐ꯭ꯔꯥ ꯁ꯭ꯇꯔꯛꯆꯔꯒꯤ ꯃꯑꯣꯡ ꯑꯁꯤ ꯇꯁꯦꯡꯅ ꯋꯥꯠꯂꯤ ꯃꯁꯤ ꯇꯨꯔꯤꯖꯝ ꯗꯤꯄꯥ꯭ꯔꯠꯃꯦꯟ ꯑꯃꯗꯤ ꯃꯤꯅꯤꯁꯇ꯭ꯔꯤ ꯑꯣꯐ ꯇꯨꯔꯤꯖꯝꯒꯤ ꯃꯈꯥꯗ ꯂꯩꯕ ꯇꯥꯔꯒꯁꯨ ꯃꯈꯣꯏꯅ ꯌꯦꯡꯁꯟꯕ ꯀꯥꯟꯗ ꯇꯁꯦꯡꯅ ꯌꯧꯕ ꯉꯝꯗ꯭ꯔꯕ ꯑꯦꯔꯤꯌꯥ ꯑꯃ ꯑꯣꯏꯕꯒꯤ ꯃꯑꯣꯡꯗ ꯇꯧꯋꯤ ꯈꯨꯗꯝ ꯑꯣꯏꯅ ꯍꯥꯏꯔ ꯀꯥꯟꯗ ꯆꯠꯄ ꯀꯥꯟꯗ ꯆꯠꯊꯣꯛ ꯆꯠꯁꯤꯟ ꯇꯧꯕ ꯀꯥꯟꯗ ꯎꯔꯈꯨꯜ ꯆꯠꯀꯦꯅ ꯍꯥꯏꯕ ꯀꯥꯟꯗ ꯂꯝꯕꯤꯗ ꯍꯥꯏꯗꯤ ꯂꯝꯕꯤ ꯅꯤꯡꯈꯥꯏꯔꯛꯄꯒꯨꯝꯕ ꯂꯦꯟ ꯁ꯭ꯂꯥꯏꯗ ꯊꯣꯛꯄꯒꯨꯝꯕ ꯂꯦꯟ ꯁ꯭ꯂꯥꯏꯗ ꯊꯣꯛꯄꯒꯨꯝꯕ ꯍꯥꯏꯗꯤ ꯂꯩꯈꯣꯝ ꯂꯝꯕꯤꯗ ꯂꯩꯈꯣꯝ ꯊꯣꯛꯑꯒ ꯒꯥꯔꯤ ꯆꯠꯄ ꯌꯥꯗꯕ ꯑꯁꯤ ꯇꯁꯦꯡꯅ ꯎꯏ ꯍꯥꯏꯕꯗꯤ ꯁꯤꯔꯣꯏ ꯍꯤꯜꯁ ꯌꯧꯗ꯭ꯔꯤ ꯃꯔꯛꯇ ꯑꯣꯏꯕꯁꯨ ꯌꯥꯎꯗꯕ ꯅꯠꯇꯦ ꯃꯔꯝ ꯑꯁꯤꯅ ꯇꯨꯔꯤꯁꯁꯤꯡꯅ ꯂꯥꯛꯄ ꯀꯥꯟꯗ ꯃꯈꯣꯏꯒꯤ ꯎꯅꯤꯡꯉꯤꯕ ꯄꯣꯠꯇꯨ ꯎꯕ ꯐꯪꯗꯅ ꯆꯠꯈꯤꯕ ꯑꯗꯨꯗꯨꯒ ꯑꯃꯔꯣꯝꯗ ꯍꯥꯏꯇꯥꯔꯒꯗꯤ ꯑꯩꯈꯣꯏꯅ ꯁꯉꯥꯏ ꯌꯦꯡꯅꯤꯡꯉꯦꯅ ꯍꯥꯏꯕꯇꯔꯒꯁꯨ ꯁꯉꯥꯏ ꯑꯁꯤ ꯃꯣꯏꯅ ꯂꯝ ꯂꯥꯞꯅ ꯑꯇꯣꯞꯄ ꯃꯐꯝ ꯑꯃꯗ ꯐꯪꯗꯕ ꯃꯅꯤꯄꯨꯔ ꯈꯛꯇꯗ ꯐꯪꯕ ꯁꯖꯤ ꯃꯈꯜ ꯑꯃꯅꯦꯅ ꯌꯦꯡꯕ ꯂꯥꯛꯄ ꯀꯥꯟꯗ ꯍꯥꯏꯗꯤ ꯍꯦꯛ ꯎꯒꯦꯅ ꯇꯧꯕ ꯀꯥꯟꯗ ꯎꯕ ꯐꯪꯗꯕ ꯃꯔꯝ ꯑꯁꯤ ꯑꯩꯈꯣꯏꯅ ꯇꯣꯏꯅ ꯊꯦꯡꯅꯕ ꯁꯃꯁ꯭ꯌꯥ ꯑꯃꯅꯤ ꯑꯃꯗꯤ ꯂꯩꯐꯝ ꯆꯥꯐꯝꯁꯤꯡ ꯌꯦꯡꯉꯛꯄ ꯀꯥꯟꯗꯁꯨ ꯃꯐꯝ ꯑꯗꯨꯗ ꯑꯩꯈꯣꯏꯅ ꯍꯥꯏꯗꯤ ꯌꯦꯡꯕ ꯀꯥꯟꯗ ꯑꯩꯈꯣꯏꯅ ꯁꯉꯥꯏ ꯑꯁꯤ ꯑꯌꯨꯛ ꯉꯟꯇꯥꯗ ꯎꯒꯅꯤꯅ ꯍꯥꯏꯕ ꯇꯥꯔꯒꯁꯨ ꯃꯐꯝ ꯑꯗꯨꯗ ꯂꯩꯐꯝ ꯆꯥꯐꯝ ꯂꯦꯛꯐꯝ ꯂꯩꯇꯕꯅ ꯃꯔꯝ ꯑꯣꯏꯔꯒ ꯃꯐꯝ ꯈꯔ ꯊꯣꯛꯂꯛꯑꯒ ꯂꯩꯕ ꯂꯩꯕꯁꯤꯅ ꯑꯇꯣꯞꯄ ꯍꯣꯇꯦꯜ ꯑꯃꯗ ꯂꯩꯔꯒ ꯑꯗꯨꯗꯒꯤ ꯑꯃꯨꯛ ꯂꯥꯛꯄ ꯃꯇꯝꯗ ꯁꯉꯥꯏ ꯌꯦꯡꯕ ꯂꯥꯛꯄ ꯃꯇꯝꯗ ꯃꯇꯝ ꯊꯦꯡꯗꯔꯒ ꯍꯥꯏꯗꯤ ꯂꯥꯛꯇꯕꯒꯨꯝꯕ ꯍꯥꯏꯗꯤ ꯎꯕ ꯐꯪꯈꯤꯗꯕ ꯁꯤꯒꯨꯝꯕꯁꯤ ꯊꯣꯛꯇꯕ ꯅꯠꯇꯦ ꯃꯔꯝ ꯑꯁꯤꯅ ꯑꯩꯈꯣꯏꯒꯤ ꯑꯣꯏꯕ ꯍꯥꯏꯗꯤ ꯑꯩꯈꯣꯏ ꯃꯅꯤꯄꯨꯔꯗ ꯂꯩꯔꯤꯕ ꯇꯨꯔꯤꯁ ꯏꯁꯄꯣꯠꯁꯤꯡ ꯑꯁꯤ ꯌꯧꯕ ꯉꯝꯗꯕ ꯑꯣꯏ ꯑꯗꯨꯒ ꯈꯨꯗꯝ ꯑꯣꯏꯅ ꯍꯥꯏꯔ ꯀꯥꯟꯗ ꯑꯩꯈꯣꯏꯒꯤ ꯊꯧꯕꯥꯜ ꯗꯤꯁꯇ꯭ꯔꯤꯛꯇ ꯂꯩꯔꯤꯕ ꯈꯣꯡꯖꯣꯝ ꯋꯥꯔ ꯃꯦꯃꯣꯔꯦꯜꯁ ꯑꯁꯦ ꯍꯥꯏꯗꯤ ꯃꯌꯥꯝꯅ ꯄꯥꯝꯅꯩ ꯍꯥꯏꯗꯤ ꯈꯨꯗꯝ ꯑꯣꯏꯅ ꯍꯥꯏꯔ ꯀꯥꯟꯗ ꯀꯩꯒꯤꯅꯣ ꯍꯥꯏ ꯀꯥꯟꯗ ꯖꯥꯄꯥꯟꯂꯣꯝꯗꯒꯤ ꯃꯤ ꯂꯥꯛꯑꯒ ꯍꯥꯏꯗꯤ ꯈꯣꯡꯖꯣꯝ ꯋꯥꯔ ꯂꯣꯏꯈꯤꯕ ꯃꯐꯝ ꯍꯥꯏꯗꯤ ꯃꯅꯤꯄꯨꯔꯒꯤ ꯋꯥꯔ ꯂꯣꯏꯈꯤꯕ ꯃꯐꯝ ꯑꯗꯨ ꯌꯦꯡꯅꯤꯡꯕ ꯈꯣꯠꯅꯤꯡꯕ ꯌꯥꯝꯅ ꯂꯩ ꯑꯗꯨꯕꯨ ꯃꯐꯝ ꯑꯗꯨꯗ ꯍꯥꯏꯗꯤ ꯑꯩꯈꯣꯏꯅ ꯍꯥꯏꯗꯤ ꯂꯩꯐꯝ ꯆꯥꯐꯝ ꯂꯦꯛꯐꯝ ꯑꯁꯤ ꯀꯌꯥ ꯂꯩꯇꯦ ꯃꯔꯝ ꯑꯁꯤꯅ ꯍꯥꯏꯗꯤ ꯃꯣꯏꯅ ꯍꯥꯏꯗꯤ ꯂꯥꯛꯇꯔꯒꯁꯨ ꯏꯝꯐꯥꯜꯗꯒꯨꯝꯕ ꯂꯩꯕ ꯑꯗꯨꯅ ꯃꯣꯏꯗ ꯃꯁꯥꯗ ꯍꯥꯏꯗꯤ ꯏꯟꯀꯟꯕꯤꯅꯦꯟꯁ ꯑꯃ ꯄꯤꯕ ꯑꯁꯤ ꯊꯣꯛꯇꯕ ꯅꯠꯇꯦ ꯃꯔꯝ ꯑꯁꯤꯅ ꯑꯩꯒꯤ ꯃꯣꯠꯇꯗꯤ ꯃꯅꯤꯄꯨꯔꯗ ꯑꯣꯏꯔꯤꯕ ꯍꯥꯏꯗꯤ ꯇꯨꯔꯤꯖꯝ ꯏꯁꯄꯣꯠꯁꯤꯡ ꯑꯁꯤ ꯆꯥꯎꯈꯠꯄ ꯃꯇꯝꯗ ꯇꯨꯔꯤꯖꯝ ꯇꯨꯔꯤꯖꯝ ꯗꯤꯄꯥꯔꯠꯃꯦꯟ ꯑꯃꯗꯤ ꯃꯤꯅꯤꯁꯇ꯭ꯔꯤ ꯑꯣꯐ ꯇꯨꯔꯤꯖꯝ ꯑꯅꯤꯃꯛ ꯈꯨꯁꯝꯅꯔꯒ ꯍꯦꯟꯅ ꯐꯕ ꯍꯥꯏꯗꯤ ꯄ꯭ꯔꯣꯒꯥꯝ ꯑꯦꯟ ꯄꯣꯂꯤꯁꯤ ꯀꯌꯥ ꯑꯃ ꯑꯦꯝꯄ꯭ꯂꯤꯃꯦꯟ ꯇꯧꯕꯤꯔꯒ ꯍꯦꯟꯅ ꯐꯕ ꯃꯑꯣꯡꯗ ꯄꯨꯈꯠꯍꯟꯅꯤꯡꯉꯤ ꯍꯥꯏꯅ ꯍꯥꯏꯖꯅꯤꯡꯉꯤ